ꯑꯩꯈꯣꯏꯒꯤ ꯈꯨꯟꯗ ꯑꯣꯏꯅꯗꯤ ꯈ꯭ꯋꯥꯏꯗꯒꯤ ꯇꯣꯏꯅ ꯁꯥꯟꯅꯕ ꯒꯦꯝ ꯈ꯭ꯋꯥꯏꯗꯒꯤ ꯃꯤꯌꯥꯝꯅ ꯁꯥꯟꯅꯕ ꯒꯦꯝ ꯍꯥꯏꯕꯕꯨ ꯑꯩꯈꯣꯏꯒꯤ ꯄ꯭ꯂꯦꯒ꯭ꯔꯥꯎꯟꯗ ꯐꯨꯠꯕꯣꯜ ꯍꯥꯏꯕꯗꯨꯅꯤ ꯐꯨꯠꯕꯣꯜꯁꯤ ꯐꯨꯠꯕꯣꯜ ꯅꯠꯇꯕ ꯑꯇꯣꯞꯄ ꯃꯆꯦꯠ ꯃꯆꯦꯠ ꯌꯥꯝꯅ ꯄꯤꯛꯄ ꯒꯦꯝ ꯃꯌꯥꯝ ꯂꯩꯌꯦ ꯕꯦꯠꯃꯤꯟꯇꯟꯒꯨꯝꯕ ꯀꯔꯤ ꯀꯔꯥ ꯑꯇꯣꯞ ꯇꯣꯞꯄ ꯑꯩꯈꯣꯏꯅ ꯂꯧꯊꯣꯛꯂꯒ ꯑꯩꯈꯣꯏꯒꯤ ꯑꯥꯏꯗꯤꯌꯥꯗꯒꯤ ꯂꯧꯊꯣꯛꯂꯒ ꯁꯤꯅ ꯍꯦꯟꯅ ꯅꯨꯡꯉꯥꯏꯒꯅꯤ ꯁꯤꯅ ꯁꯥꯟꯅꯕꯁꯦ ꯑꯩꯈꯣꯏꯒꯤꯗꯃꯛ ꯌꯥꯝꯅ ꯅꯨꯡꯉꯥꯏꯒꯅꯤ ꯑꯗꯨꯒ ꯌꯥꯝꯅ ꯀꯥꯟꯅꯕ ꯐꯪꯒꯅꯤ ꯍꯥꯏꯕ ꯒꯦꯝꯁꯦ ꯑꯩꯈꯣꯏꯅ ꯃꯃꯤꯡ ꯂꯩꯇ꯭ꯔꯁꯨ ꯑꯩꯈꯣꯏꯅ ꯑꯇꯣꯞ ꯇꯣꯞꯄ ꯒꯦꯝ ꯑꯩꯈꯣꯏꯒꯤ ꯑꯥꯏꯗꯤꯌꯥꯗꯒꯤ ꯂꯧꯊꯣꯛꯂꯒ ꯁꯥꯟꯅꯕ ꯌꯥꯝ ꯂꯩꯌꯦ ꯑꯩꯈꯣꯏꯒꯤ ꯑꯦꯔꯤꯌꯥꯗ ꯑꯩꯈꯣꯏꯒꯤ ꯚꯤꯂꯦꯖꯇ ꯈ꯭ꯋꯥꯏꯗꯒꯤ ꯁꯥꯟꯅꯕ ꯃꯦꯟ ꯑꯣꯏꯅ ꯁꯥꯟꯅꯕ ꯒꯦꯝ ꯍꯥꯏꯕꯕꯨ ꯕꯣꯜꯂꯤꯕꯣꯜꯒꯨꯝꯕ ꯑꯗꯨꯒ ꯐꯨꯠꯕꯣꯜ ꯑꯁꯤ ꯑꯅꯤꯁꯤ ꯈꯛꯇꯅꯤ ꯕꯦꯠꯃꯤꯟꯇꯟꯒꯨꯝꯕꯁꯨ ꯁꯥꯟꯅꯩꯌꯦ ꯑꯗꯨꯕꯨ ꯌꯥꯝ ꯇꯣꯏꯅ ꯁꯥꯟꯅꯗꯦ ꯑꯩꯈꯣꯏꯒꯤ ꯄ꯭ꯂꯦꯒ꯭ꯔꯥꯎꯟꯁꯦ ꯌꯥꯝ ꯆꯥꯎꯋꯦ ꯑꯗꯨꯒ ꯐꯨꯠꯕꯣꯜꯒ ꯕꯣꯜꯂꯤꯕꯣꯜꯁꯤꯗꯤ ꯃꯦꯟ ꯑꯣꯏꯅ ꯁꯥꯟꯅꯩꯌꯦ ꯅꯨꯄꯤꯒꯤꯁꯨ ꯅꯨꯄꯥꯒꯤꯁꯨ ꯌꯥꯝ ꯌꯥꯝ ꯁꯥꯟꯅꯩꯌꯦ ꯑꯗꯨꯒ ꯑꯩꯈꯣꯏꯒꯤ ꯑꯩꯈꯣꯏꯒꯤ ꯈꯨꯟꯗ ꯏꯁꯄꯣꯔꯠꯀꯨꯝꯕ ꯑꯆꯧ ꯑꯆꯧꯕꯁꯨ ꯁꯤꯟꯕꯁꯨ ꯂꯩꯌꯦ ꯑꯗꯨꯒ ꯃꯤ ꯃꯌꯥꯝꯅ ꯂꯥꯛꯂꯒ ꯌꯦꯡꯕꯁꯨ ꯂꯩꯌꯦ ꯑꯗꯨꯒ ꯑꯇꯣꯞ ꯇꯣꯞꯄ ꯈꯨꯟꯗꯒꯤꯅ ꯂꯥꯛꯂꯒ ꯂꯥꯛꯂꯒ ꯁꯥꯟꯅꯔꯒ ꯆꯦꯂꯦꯟꯁ ꯇꯧꯔꯒ ꯁꯥꯟꯅꯔꯒ ꯄꯩꯁꯥ ꯊꯥꯅꯔꯒ ꯁꯥꯟꯅꯕꯁꯤꯡꯁꯨ ꯂꯩꯌꯦ ꯑꯗꯨꯒ ꯀ꯭ꯂꯕꯅ ꯁꯤꯟꯕ ꯐꯨꯠꯕꯣꯜꯁꯤꯡꯁꯨ ꯂꯩꯌꯦ ꯑꯁꯤꯅ ꯐꯨꯠꯕꯣꯜꯁꯤꯅ ꯃꯦꯟ ꯑꯣꯏꯅ ꯑꯩꯈꯣꯏꯒꯤ ꯈꯨꯟꯗ ꯑꯩꯈꯣꯏꯒꯤ ꯄ꯭ꯂꯦꯒ꯭ꯔꯥꯎꯟꯗ ꯁꯥꯟꯅꯕ ꯑꯣꯏꯌꯦ ꯑꯩꯈꯣꯏꯒꯤ ꯑꯩꯈꯣꯏꯒꯤ ꯂꯝꯗ ꯁꯥꯟꯅꯕꯁꯦ ꯈ꯭ꯋꯥꯏꯗꯒꯤ ꯐꯨꯠꯕꯣꯜꯁꯤꯅ ꯌꯥꯝꯅ ꯃꯤ ꯃꯈꯩꯁꯤꯅ ꯁꯥꯟꯅꯕ ꯃꯦꯟ ꯒꯦꯝ ꯑꯣꯏꯅ ꯑꯩꯈꯣꯏ ꯐꯨꯠꯕꯣꯜꯁꯤꯅ ꯊꯝꯃꯦ